ꯑꯅꯧꯕ ꯕꯤꯖꯤꯅꯦꯁ ꯍꯧꯗꯣꯛꯄ ꯃꯇꯝꯗ ꯑꯈꯪ ꯑꯍꯩꯁꯤꯡꯒ ꯇꯥꯟꯅꯕ ꯃꯃꯟꯁꯤ ꯀꯌꯥ ꯄꯤ ꯁꯤ ꯀꯌꯥ ꯂꯩ ꯁꯤ ꯀꯌꯥ ꯌꯣꯜꯂꯤ ꯑꯗꯨꯒ ꯄꯥꯊꯣꯛꯑ ꯃꯇꯨꯡꯗ ꯄꯣꯠꯁꯤꯡꯗꯨ ꯂꯧꯕ ꯇꯥꯅꯕ ꯈꯣꯠꯅꯕ ꯆꯠꯄ ꯂꯩꯕ ꯍꯥꯕꯤ ꯆꯥꯕꯤ ꯇꯧꯕ ꯊꯥꯕ ꯏꯝꯐꯥꯜꯗ ꯊꯥꯒꯅꯤ ꯃꯅꯤꯄꯨꯔ ꯃꯅꯨꯡꯗ ꯂꯣꯏ ꯊꯥꯔꯒ ꯌꯣꯟꯕ ꯈꯣꯠꯄ ꯑꯃ ꯇꯧꯕꯗ ꯑꯗꯩ ꯄꯩꯁꯥ ꯑꯗꯒꯤ ꯐꯪꯉꯛꯄ ꯄꯩꯁꯥꯁꯤꯡꯗꯨꯅ ꯑꯃꯨꯛꯀ ꯑꯇꯣꯞꯄ ꯕꯤꯖꯤꯅꯦꯁꯀꯤ ꯂꯥꯏꯟꯗ ꯑꯃꯨꯛꯀ ꯆꯪꯕ ꯑꯗꯒꯤ ꯐꯪꯉꯛꯄ ꯄ꯭ꯔꯣꯐꯤꯠꯇꯨꯅ ꯑꯃꯨꯛꯀ ꯌꯣꯟꯕꯩ ꯊꯥꯡꯕꯒꯤ ꯄꯩꯁꯥ ꯑꯗꯒꯤ ꯀꯥꯟꯅꯕ ꯀꯥꯟꯅꯕ ꯂꯧꯕ ꯑꯗꯩ ꯌꯣꯟꯕ ꯈꯣꯠꯄ ꯃꯊꯪ ꯃꯊꯪ ꯌꯣꯟꯕ ꯈꯣꯠꯄ ꯂꯩꯕ ꯆꯠꯄ ꯃꯇꯝꯗ ꯃꯌꯥꯝꯅꯁꯨ ꯑꯗꯨꯝ ꯄꯣꯠ ꯑꯄꯥꯝꯕ ꯌꯥꯎꯔꯗꯤ ꯑꯣꯔꯗꯔ ꯇꯧꯔꯛꯄ ꯈꯣꯠꯄ ꯑꯗꯨꯁꯤꯡꯗꯨ ꯑꯩꯈꯣꯏꯅ ꯍꯜꯂ ꯊꯥꯕ ꯀꯩꯗꯧꯕ ꯑꯣꯔꯗꯔ ꯇꯧꯕ ꯆꯠꯄ ꯂꯩꯕ ꯌꯥꯝ ꯄꯥꯝꯕ ꯁꯤ ꯑꯩꯈꯣꯏꯅ ꯑꯗꯨꯛꯀꯤ ꯃꯇꯤꯛ ꯂꯧꯍꯧꯕꯅ ꯐꯩ ꯑꯗꯨꯅ ꯐꯖꯅ ꯀꯥꯟꯅꯕ ꯕꯤꯖꯤꯅꯦꯁ ꯑꯅꯧꯕ ꯍꯥꯏꯁꯦ ꯑꯅꯧꯕ ꯑꯅꯧꯕ ꯇꯧꯕ ꯃꯇꯝꯗ ꯀꯥꯟꯅꯕꯩ ꯀꯥꯟꯅꯕꯇꯅꯤ ꯑꯗꯨꯅ ꯄꯩꯁꯥ ꯄ꯭ꯔꯣꯐꯤꯠꯁꯦ ꯑꯗꯨꯛ ꯌꯥꯝ ꯋꯥꯡꯉꯤ ꯃꯌꯥꯝꯅꯁꯨ ꯈꯪꯕꯤꯔꯝꯒꯅꯤ ꯕꯤꯖꯤꯅꯦꯁ ꯇꯧꯕ ꯃꯇꯝꯗ ꯑꯅꯥꯟ ꯑꯅꯥꯟ ꯑꯅꯝꯕ ꯌꯥꯎꯕ ꯇꯧꯕ ꯊꯕꯛ ꯇꯧꯕ ꯃꯇꯝꯗ ꯌꯥꯝ ꯀꯥꯟꯅꯕ ꯂꯥꯛꯀꯅꯤ ꯈꯪꯉꯤ ꯑꯗꯨꯅ ꯃꯌꯥꯝꯅꯁꯨ ꯑꯗꯨꯝ ꯌꯣꯟꯕꯤꯌꯨ ꯂꯩꯕꯤꯌꯨ ꯑꯣꯔꯗꯔ ꯇꯧꯕꯤꯌꯨ ꯀꯥꯟꯅꯕ ꯌꯥꯝ ꯂꯥꯛꯀꯅꯤ ꯃꯌꯥꯝꯅꯁꯨ ꯈꯪꯕꯤꯒꯅꯤ ꯕꯤꯖꯤꯅꯦꯁ ꯑꯅꯧꯕ ꯇꯧꯕ ꯃꯇꯝꯗ ꯌꯥꯝ ꯀꯥꯟꯅꯕ ꯂꯥꯛꯏ ꯑꯣꯔꯗꯔ ꯇꯧꯕ ꯃꯇꯝꯗꯁꯨ ꯌꯥꯝ ꯄ꯭ꯔꯣꯐꯤꯠ ꯑꯣꯏꯕ ꯄꯣꯠ ꯇꯧꯕ ꯑꯣꯔꯗꯔ ꯇꯧꯕ ꯑꯃꯑꯃ ꯊꯥꯕ ꯈꯣꯠꯄꯁꯦ ꯑꯗꯨꯛꯀꯤ ꯃꯇꯤꯛ ꯀꯥꯟꯅꯩ ꯂꯩꯕ ꯃꯇꯝꯗꯁꯨ ꯑꯗꯨꯛꯀꯤ ꯃꯇꯤꯛ ꯐꯩ ꯑꯗꯨꯛꯀꯤ ꯃꯇꯤꯛ ꯀꯥꯟꯅꯩ ꯄꯩꯁꯥꯁꯨ ꯄ꯭ꯔꯣꯐꯤꯠꯁꯨ ꯌꯥꯝ ꯋꯥꯡꯅ ꯂꯥꯛꯀꯅꯤ ꯆꯥꯝꯃꯗ ꯂꯧꯕ ꯆꯥꯝꯃꯉꯥꯗ ꯌꯣꯟꯕ ꯂꯤꯁꯤꯡ ꯑꯃ ꯑꯅꯤ ꯇꯣꯡꯕ ꯀꯥꯟꯅꯕ ꯄꯣꯠ ꯑꯝꯗ ꯂꯤꯁꯤꯡ ꯑꯅꯤ ꯑꯍꯨꯝ ꯇꯣꯡꯉꯛꯑꯗꯤ ꯊꯥ ꯑꯝꯗ ꯂꯤꯁꯤꯡ ꯌꯥꯡꯈꯩ ꯍꯨꯝꯐꯨ ꯂꯥꯛꯄ ꯏꯟꯀꯝ ꯀꯥꯔꯛꯄ ꯑꯗꯨꯑꯣꯏꯔꯗꯤ ꯌꯨꯝꯗꯁꯨ ꯌꯥꯝ ꯀꯥꯟꯅꯕ ꯐꯟꯁꯨ ꯌꯥꯝ ꯋꯥꯡꯅ ꯂꯩꯕ ꯑꯗꯨꯒ ꯌꯣꯟꯕ ꯈꯣꯠꯄꯁꯨ ꯑꯗꯨꯛꯀꯤ ꯃꯇꯤꯛ ꯂꯥꯏꯅ ꯇꯧꯕ ꯌꯥꯕ ꯑꯗꯨꯝ ꯃꯊꯪ ꯕꯤꯖꯤꯅꯦꯁ ꯑꯃꯨꯀ ꯆꯦꯟꯖ ꯇꯧꯔꯒ ꯑꯃꯑꯃ ꯀꯥꯟꯅꯕ ꯂꯩꯕ ꯈꯣꯠꯄ ꯇꯧꯕ ꯑꯗꯨꯑꯣꯏꯔꯗꯤ ꯃꯊꯪ ꯃꯊꯪ ꯃꯊꯪ ꯂꯥꯛꯄ ꯃꯇꯝꯗꯁꯨ ꯑꯩꯈꯣꯏꯅ ꯑꯗꯨꯛꯀꯤ ꯃꯇꯤꯛ ꯕꯤꯖꯤꯅꯦꯁ ꯍꯥꯏꯕꯁꯦ ꯑꯅꯧꯕ ꯑꯃꯇꯪ ꯇꯧꯕ ꯃꯇꯝꯗ ꯆꯦꯟꯖ ꯇꯧꯔ ꯇꯧꯔ ꯇꯧꯕꯩꯗꯃꯛꯇ ꯕꯤꯖꯤꯅꯦꯁ ꯇꯧꯕ ꯃꯇꯝꯗ ꯌꯥꯝ ꯅꯨꯡꯉꯥꯏꯔꯛꯀꯅꯦꯅ ꯑꯩꯅ ꯈꯜꯂꯤ